ꯍꯜꯂꯣ ꯇꯥꯕꯤꯕ ꯅꯠꯇ꯭ꯔꯣ

ꯑꯧ ꯃꯥꯟꯅꯦ

ꯑꯣ ꯁꯣꯝꯒꯤ ꯏꯁꯀꯤꯟꯁꯦ ꯁꯦꯟꯁꯤꯇꯤꯕ ꯑꯣꯏꯕ꯭ꯔꯥ ꯅꯠꯇ꯭ꯔꯒ ꯀꯝꯕꯤꯅꯤꯁꯟ ꯑꯣꯏꯕ꯭ꯔꯥ ꯀꯔꯤ ꯏꯁꯀꯤꯟ ꯇꯥꯏꯞ ꯑꯣꯏꯕꯤꯒꯦ ꯑꯣ ꯀꯝꯕꯥꯏꯅꯦꯁꯟꯅꯦꯕꯀꯣ ꯑꯗꯣ ꯌꯥꯝꯅꯁꯨ ꯀꯝꯕꯥꯏꯅꯦꯁꯟ ꯍꯥꯏꯇꯔꯒꯗꯤ ꯌꯥꯝꯅꯁꯨ ꯑꯣꯏꯜꯂꯤ ꯑꯣꯏꯗꯕ ꯌꯥꯝꯅꯁꯨ ꯗ꯭ꯔꯥꯏ ꯑꯣꯏꯗꯕ ꯑꯣꯏꯗꯣꯏ ꯅꯠꯇ꯭ꯔꯣ ꯑꯗꯨꯗꯤ ꯁꯣꯝꯒꯤ ꯏꯁꯀꯤꯟꯁꯦ ꯁꯦꯟꯁꯤꯇꯤꯕ ꯑꯣꯏꯕ꯭ꯔꯥ ꯍꯥꯏꯗꯤ ꯄ꯭ꯔꯗꯛ ꯑꯃ ꯁꯤꯖꯤꯟꯅꯕꯗ ꯌꯥꯝꯅ ꯄꯤꯝꯄꯜꯁ ꯀꯨꯝꯕ ꯌꯥꯝ ꯊꯣꯛꯄ꯭ꯔꯥ ꯅꯠꯇ꯭ꯔꯒ ꯌꯥꯝꯅ ꯎꯔꯤꯡꯒꯨꯝꯕ ꯍꯥꯏꯗꯤ ꯐꯨꯔꯤꯒꯨꯝꯕ ꯌꯥꯝꯅ ꯊꯣꯛꯄ꯭ꯔꯥ ꯀꯃꯥꯏꯅ ꯇꯧꯏ ꯄ꯭ꯔꯗꯛ ꯑꯃꯒ ꯑꯃꯒ ꯄꯪꯁꯤ ꯁꯤꯖꯤꯟꯅꯕ ꯌꯥꯕ꯭ꯔꯥ ꯀꯃꯥꯏꯅ ꯇꯧꯏ ꯑꯣ ꯄꯤꯝꯄꯜꯁ ꯀꯨꯝꯕ ꯌꯥꯝ ꯊꯣꯛꯑꯦ ꯑꯗꯨꯒ ꯁꯣꯝꯒꯤ ꯏꯁꯀꯤꯟꯁꯦ ꯅꯨꯡꯁꯥꯗ ꯆꯠꯄ ꯃꯇꯝꯗ ꯃꯥꯏꯁꯦ ꯉꯥꯡꯈꯠꯄ꯭ꯔꯥ ꯅꯠꯇ꯭ꯔꯒ ꯀꯔꯤꯝ ꯇꯗꯕ꯭ꯔꯥ ꯍꯥꯕ ꯈꯣꯠꯄ ꯂꯩꯕ꯭ꯔꯥ ꯅꯠꯇ꯭ꯔꯒ ꯃꯥꯏꯗꯣ ꯌꯥꯝꯅ ꯅꯨꯡꯁꯥ ꯈꯤꯇꯪ ꯍꯦꯛ ꯊꯣꯛꯄ ꯀꯥꯟꯗ ꯌꯥꯝ ꯉꯥꯡꯕꯤ ꯈꯣꯠꯄꯤ ꯇꯧꯕꯗꯨ ꯂꯩꯕ꯭ꯔꯥ ꯑꯣ ꯑꯗꯨ ꯑꯣꯏꯇꯔꯒꯗꯤ ꯑꯩꯈꯣꯏꯗ ꯁꯨꯝ ꯏꯁꯀꯤꯟ ꯇꯦꯁ ꯑꯃꯇꯪꯗꯤ ꯇꯧꯍꯟꯅꯤꯡꯉꯦꯕꯀꯣ ꯑꯗꯨꯒ ꯏꯁꯀꯤꯟ ꯑꯥ ꯇꯦꯁꯇꯨ ꯐꯖꯅ ꯇꯧꯔꯕ ꯃꯇꯨꯡꯗ ꯁꯣꯝꯒꯤ ꯄ꯭ꯔꯗꯛꯁꯦ ꯐꯖꯅ ꯑꯥ ꯑꯩꯈꯣꯏꯅ ꯁꯖꯦꯁ ꯇꯧꯕ ꯌꯥꯅꯤꯕ ꯍꯣꯏ ꯍꯧꯖꯤꯛꯄꯨꯗꯤ ꯑꯗꯨꯃ ꯌꯥꯅꯤ ꯑꯩꯈꯣꯏꯗ ꯄ꯭ꯔꯗꯛ ꯂꯩꯖꯩꯌꯦ ꯑꯥ ꯑꯥ ꯁꯣꯝ ꯁꯤꯁꯇꯔꯅ ꯍꯥꯏꯕꯤꯔꯤꯕ ꯄ꯭ꯔꯗꯛ ꯑꯥ ꯏꯁꯀꯤꯟ ꯇꯥꯏꯞꯇꯣ ꯌꯥꯝ ꯁꯦꯟꯁꯤꯇꯤꯕ ꯑꯣꯏꯔꯝꯗꯧꯗꯤ ꯃꯥꯜꯂꯦ ꯑꯗꯣ ꯁꯣꯝꯒꯤ ꯏꯁꯀꯤꯟꯗꯣ ꯁꯦꯟꯁꯤꯇꯤꯕꯄꯨꯗꯤ ꯈꯔ ꯑꯣꯏꯔꯦ ꯑꯗꯨ ꯑꯩꯈꯣꯏꯅ ꯏꯁꯀꯤꯟ ꯇꯦꯁꯇꯨ ꯑꯃ ꯇꯧꯊꯣꯛꯂꯁꯦ ꯑꯗꯨꯒ ꯑꯗꯨꯒꯤ ꯃꯇꯨꯡ ꯏꯟꯅ ꯑꯩꯈꯣꯏ ꯑꯥ ꯁꯤꯁꯇꯔꯒꯤ ꯏꯁꯀꯤꯟꯗꯣ ꯄꯤ ꯍꯩꯁ ꯀꯌꯥ ꯂꯩꯒꯦ ꯑꯗꯨꯒ ꯌꯥꯝꯅ ꯁꯦꯟꯁꯤꯇꯤꯕ ꯑꯣꯏꯔꯤꯗꯣ ꯀꯔꯤꯒꯤꯅꯣ ꯈꯣꯠꯀꯤꯅꯣ ꯅꯠꯇ꯭ꯔꯒ ꯆꯥꯈꯥꯎꯒꯤ ꯑꯣꯏꯕ꯭ꯔꯥ ꯏꯁꯀꯤꯟꯒꯤ ꯑꯣꯏꯕ꯭ꯔꯥꯗꯣ ꯐꯖꯅ ꯌꯦꯡꯂꯕ ꯃꯇꯨꯡꯗ ꯄ꯭ꯔꯗꯛ ꯑꯗꯨꯝ ꯊꯥꯖꯒꯦ ꯑꯗꯨ ꯏꯁꯀꯤꯟꯗꯣ ꯎꯝ ꯌꯥꯅꯤ ꯑꯩꯈꯣꯏꯒꯤ ꯄ꯭ꯔꯗꯛꯇꯨꯅ ꯑꯗꯨꯝ ꯁꯤꯖꯤꯟꯅꯔꯒ ꯑꯗꯨꯝ ꯐꯒꯅꯤ ꯍꯥꯏꯕ ꯍꯥꯏꯕꯒꯤ ꯃꯣꯠ ꯑꯗꯨꯝ ꯂꯩ ꯄ꯭ꯔꯗꯛꯇꯨ ꯑꯗꯨꯃ ꯁꯤꯖꯤꯟꯅꯁꯦ ꯇꯥꯕꯤꯔꯤꯀꯣ ꯁꯤꯁꯇꯔ ꯑꯥ ꯍꯜꯂꯣ ꯇꯥꯖꯩꯌꯦ ꯑꯩꯈꯣꯏꯒꯤ ꯑꯥ ꯀꯩꯅꯣꯁꯦ ꯏꯁꯇꯣꯔꯁꯦ ꯀꯩꯅꯣꯗ ꯂꯩꯖꯦꯌꯦꯕꯀꯣ ꯄꯥꯎꯅꯥ ꯕꯖꯥꯔꯗ ꯂꯩꯌꯦꯕꯀꯣ ꯑꯗꯨꯗꯣ ꯁꯤꯁꯇꯔꯅ ꯅꯣꯡꯃ ꯁꯪꯕ ꯀꯥꯟꯗ ꯑꯥ ꯂꯥꯛꯄꯤꯔꯣ ꯑꯗꯨꯒ ꯏꯁꯀꯤꯟ ꯇꯦꯁꯇꯨ ꯇꯧꯖꯔꯁꯦ ꯑꯩꯈꯣꯏ ꯏꯁꯀꯤꯟ ꯇꯦꯁꯀꯤꯗꯃꯛꯇ ꯑꯩꯈꯣꯏ ꯄꯩꯁꯥ ꯀꯔꯤꯝꯇ ꯂꯧꯖꯔꯣꯏ ꯑꯗꯨꯒ ꯏꯁꯀꯤꯟ ꯇꯦꯁꯇꯨ ꯈꯨꯗꯛꯇ ꯇꯧꯔꯅꯤ ꯇꯧꯔꯕ ꯃꯇꯨꯡꯗ ꯃꯥꯒꯤ ꯔꯤꯖꯜꯇꯨꯁꯨ ꯈꯨꯗꯛꯇ ꯑꯗꯨꯝ ꯐꯪꯂꯅꯤ ꯐꯪꯕꯒ ꯍꯦꯛ ꯐꯪꯕꯒ ꯑꯗꯨꯝ ꯁꯤꯁꯇꯔꯁꯦ ꯀꯔꯤ ꯆꯥꯟꯅꯩ ꯀꯔꯤ ꯆꯥꯟꯅꯗꯦ ꯁꯤ ꯇꯩꯔꯒꯗꯤ ꯄꯤꯝꯄꯜꯁꯇꯣ ꯍꯟꯗꯅꯤ ꯌꯥꯝ ꯁꯦꯟꯁꯤꯇꯤꯕ ꯑꯣꯏꯔꯤꯁꯦ ꯄꯤ ꯍꯩꯁ ꯋꯥꯡꯂꯤꯁ ꯏꯁꯀꯤꯟꯗꯣ ꯃꯥꯒꯤ ꯗꯔꯠ ꯂꯩꯕ꯭ꯔꯥ ꯗꯦꯗ ꯁꯦꯜꯁ ꯌꯥꯝ ꯂꯩꯕ꯭ꯔꯥ ꯈꯣꯠꯄ꯭ꯔꯥ ꯑꯗꯨ ꯇꯧꯔꯁꯤ ꯑꯗꯨꯒ ꯑꯗꯨꯒꯤ ꯇꯦꯁꯀꯤ ꯔꯤꯖꯜꯗꯨꯒꯤ ꯃꯇꯨꯡ ꯏꯟꯅ ꯐꯦꯁꯦꯜ ꯇꯧꯕꯗ ꯌꯥꯏ ꯌꯥꯗꯦ ꯐꯦꯁꯦꯜ ꯎꯝ ꯄ꯭ꯔꯗꯛ ꯀꯔꯤ ꯆꯥꯟꯅꯅꯤ ꯐꯦꯁꯦꯜ ꯌꯥꯝ ꯇꯧꯔꯒꯁꯨ ꯑꯥ ꯀꯩꯅꯣꯁꯦ ꯄꯤꯝꯄꯜꯁꯁꯦ ꯍꯦꯟꯀꯠꯄ ꯂꯩ ꯐꯒꯤꯕ ꯂꯩꯌꯦꯕ ꯍꯥꯏꯗꯤ ꯑꯩꯈꯣꯏꯒꯤ ꯄꯣꯁꯇ ꯂꯩꯔꯤꯕ ꯑꯃꯣꯠꯄ ꯃꯌꯥꯝ ꯗꯦꯗ ꯁꯦꯜꯁ ꯃꯌꯥꯝꯗꯣ ꯑꯗꯨ ꯂꯧꯊꯣꯛꯈꯤ ꯇꯥꯔꯒ ꯐꯒꯤꯕꯁꯨ ꯂꯩ ꯅꯠꯇꯕꯤꯗ ꯄꯤꯝꯄꯜꯁꯇꯨꯒꯤ ꯃꯥꯒꯤ ꯃꯍꯤꯗꯨꯅ ꯀꯥꯏꯔꯛꯂꯒ ꯍꯦꯟꯕꯁꯨ ꯂꯩ ꯑꯗꯨꯅ ꯏꯆꯦ ꯑꯥ ꯏꯆꯦꯅ ꯅꯣꯡꯃ ꯑꯩꯈꯣꯏꯒꯤ ꯏꯁꯇꯣꯔꯗꯨꯗ ꯂꯥꯛꯄꯤꯔꯣ ꯑꯩꯈꯣꯏꯒꯤ ꯏꯁꯇꯣꯔ ꯄꯥꯎꯅꯥ ꯕꯖꯥꯔꯗ ꯂꯩ ꯑꯗꯨꯏꯗꯨꯗ ꯑꯥ ꯇꯦꯁ ꯑꯃꯨꯛꯇꯪ ꯇꯧꯊꯣꯛꯄꯤꯔꯒ ꯑꯩꯈꯣꯏꯒꯤ ꯄ꯭ꯔꯗꯛꯇꯣ ꯊꯥꯔꯒ ꯏꯆꯦꯒꯤ ꯎꯝ ꯁꯦꯟꯁꯤꯇꯤꯕ ꯑꯣꯏꯕ ꯃꯥꯏ ꯄꯤꯝꯄꯜꯁ ꯌꯥꯝ ꯊꯣꯛꯄ ꯃꯥꯏꯗꯨ ꯐꯍꯟꯁꯦ ꯑꯇꯣꯞꯄ ꯀꯔꯤ ꯀꯔꯤ ꯍꯪꯅꯤꯡꯕ ꯂꯩꯔꯤꯒꯦ ꯏꯆꯦ

ꯍꯣꯏ ꯍꯣꯏ ꯍꯣꯏ ꯂꯥꯛꯄꯤꯔꯣ ꯑꯗꯨꯗꯤ ꯍꯣꯏ ꯍꯣꯏ ꯊꯦꯡꯛ ꯌꯨ ꯊꯦꯡꯛ ꯌꯨ